ꯁꯣꯅꯤ ꯇꯤꯚꯤꯗ ꯁꯥꯔꯞꯇꯤꯟ ꯑꯁꯤ ꯌꯦꯡꯉꯤ ꯌꯦꯡꯕ ꯌꯦꯡꯕ ꯃꯇꯝꯗ ꯃꯥꯒꯤ ꯃꯔꯝꯗ ꯑꯩꯅ ꯈꯔ ꯃꯈꯩ ꯈꯪꯕ ꯉꯝꯃꯤ ꯃꯈꯣꯏꯒꯤ ꯄ꯭ꯔꯣꯒ꯭ꯔꯥꯝ ꯑꯁꯦ ꯌꯦꯡꯕ ꯃꯇꯝꯗ ꯃꯤꯌꯥꯝꯅ ꯀꯔꯕꯥꯔ ꯇꯧꯕ ꯃꯇꯝꯗ ꯍꯧꯗꯣꯛꯍꯟꯕꯗ ꯏꯊꯤꯜ ꯄꯤ